ꯑꯩꯈꯣꯏꯒꯤ ꯄꯨꯟꯁꯤꯗ ꯅꯨꯡꯉꯥꯏ ꯌꯥꯏꯐꯕꯒꯤ ꯊꯧꯗꯣꯛ ꯑꯃ ꯍꯧꯗꯣꯛꯄ ꯃꯇꯝꯗ ꯑꯍꯥꯟꯕꯃꯛꯇꯗ ꯑꯩꯈꯣꯏꯕꯨ ꯌꯣꯛꯄꯤ ꯊꯥꯛꯄꯤꯔꯤꯕ ꯑꯩꯈꯣꯏꯕꯨ ꯁꯦꯝꯕꯤꯔꯛꯂꯤꯕ ꯑꯗꯨꯒꯨꯝꯂꯕ ꯃꯄꯨ ꯑꯗꯨꯒꯨꯝꯂꯕ ꯒ꯭ꯔꯦꯇꯦꯁ ꯑꯣꯐ ꯗ ꯒ꯭ꯔꯦꯇꯦꯁ ꯃꯄꯨ ꯑꯁꯤꯗ ꯑꯍꯥꯟꯕꯃꯛꯇꯗ ꯊꯦꯡꯁ ꯇꯧꯖꯩ ꯑꯩꯈꯣꯏꯅ ꯊꯥꯒꯠꯆꯩ ꯑꯗꯨꯒꯤ ꯃꯇꯨꯡꯗ ꯃꯍꯥꯛꯀꯤ ꯑꯗꯨꯒꯨꯝꯂꯕ ꯃꯄꯨꯒ ꯑꯗꯨꯛꯀꯤ ꯃꯇꯤꯛ ꯅꯛꯅꯕ ꯃꯍꯥꯛꯀꯤ ꯃꯌꯨꯝꯅꯦꯁꯨ ꯍꯥꯏꯅꯔꯤꯕ ꯑꯗꯨꯒꯨꯝꯂꯕ ꯃꯁꯖꯤꯠ ꯑꯗꯨꯒꯨꯝꯂꯕ ꯃꯟꯗꯤꯔ ꯑꯁꯤꯗ ꯂꯩꯔꯤꯕ ꯃꯤꯑꯣꯏꯁꯤꯡ ꯑꯃꯗꯤ ꯃꯃꯥ ꯃꯄꯥ ꯂꯩꯖꯗ꯭ꯔꯕ ꯆꯍꯤ ꯇꯔꯥꯃꯉꯥꯒꯤ ꯃꯈꯥꯗ ꯂꯩꯔꯤꯕ ꯑꯉꯥꯡꯁꯤꯡꯗ ꯄꯩꯁꯥ ꯄꯤꯊꯣꯛꯄ ꯄꯤꯖ ꯄꯤꯊꯛꯄꯤꯕ ꯆꯥꯛ ꯄꯤꯖꯕꯤꯕ ꯐꯤ ꯂꯣꯡ ꯐꯤ ꯂꯩꯕꯤꯕ ꯑꯁꯨꯝꯕꯅꯆꯤꯡꯕ ꯀꯌꯥ ꯇꯧꯏ ꯑꯁꯤꯈꯛꯇꯁꯨ ꯅꯠꯇꯦ ꯃꯍꯥꯛꯀꯤ ꯑꯗꯨꯒꯨꯝꯂꯕ ꯃꯄꯨꯒꯤ ꯂꯝꯕꯤꯗ ꯆꯠꯈ꯭ꯔꯕ ꯑꯗꯨꯒꯨꯝꯂꯕ ꯑꯍꯟ ꯂꯃꯟꯁꯤꯡ ꯑꯉꯥꯡꯅꯨꯄꯤꯁꯤꯡ ꯃꯈꯣꯏꯗꯁꯨ ꯑꯩꯈꯣꯏꯅ ꯄꯤꯖꯅꯤꯡꯕ ꯄꯤꯊꯛꯅꯤꯡꯕꯗꯨ ꯄꯤꯊꯛꯄꯤ ꯄꯤꯖꯕꯤ ꯑꯗꯨꯒ ꯑꯩꯈꯣꯏꯒꯤ ꯄꯨꯟꯁꯤꯗ ꯑꯗꯨꯛꯀꯤ ꯃꯇꯤꯛ ꯅꯨꯡꯉꯥꯏꯕ ꯂꯥꯛꯈ꯭ꯔꯤꯕ ꯅꯨꯡꯉꯥꯏꯕꯗꯣ ꯑꯗꯨꯗꯒꯤ ꯍꯦꯟꯅ ꯅꯨꯡꯉꯥꯏꯕ ꯑꯣꯏꯖꯒꯦ ꯍꯥꯏꯗꯅ ꯑꯩꯈꯣꯏꯅ ꯑꯩꯈꯣꯏꯕꯨ ꯄꯣꯛꯄꯤꯕ ꯑꯩꯈꯣꯏꯕꯨ ꯌꯣꯛꯄꯤ ꯊꯥꯛꯄꯤꯔꯤꯕ ꯑꯗꯨꯒꯨꯝꯂꯕ ꯃꯄꯨꯗ ꯊꯧꯅꯤꯖꯩ